ꯍꯦꯜꯂꯣ ꯄꯥꯏꯕꯤꯔꯛꯏꯁꯤ ꯗꯦ ꯕ꯭ꯌꯨ ꯀꯦꯐꯦ ꯏꯌꯔꯄꯣꯔꯠ ꯔꯣꯠꯇ ꯂꯩꯕꯗꯨ ꯅꯠꯇ꯭ꯔꯣ ꯍꯣꯏ ꯑꯩꯁꯦ ꯍꯟ ꯍꯟ ꯍꯧꯖꯤꯛ ꯃꯤꯅꯤꯠ ꯃꯉꯥꯃꯨꯛꯀꯤ ꯃꯃꯥꯡꯗ ꯑꯩꯁꯦ ꯑꯗꯣꯝꯒꯤ ꯔꯦꯁꯇꯨꯔꯦꯟꯗꯒꯤ ꯐꯨꯠ ꯑꯥꯏꯇꯦꯝ ꯈꯔ ꯑꯣꯗꯔ ꯇꯧꯕꯅꯦꯕ ꯆꯤꯀꯟ ꯃꯣꯃꯣ ꯑꯃꯅꯦ ꯆꯤꯀꯟ ꯔꯥꯏꯁ ꯑꯃꯅꯦ ꯑꯗꯒꯤꯗꯤ ꯀꯤꯝꯕꯥꯞ ꯑꯅꯤ ꯑꯃꯅꯦ ꯑꯗꯒꯤ ꯑꯩꯈꯣꯏ ꯁꯣꯐ ꯗ꯭ꯔꯤꯡ ꯑꯃꯒ ꯑꯣꯗꯔ ꯇꯧꯈꯤꯕꯅꯦꯕ ꯑꯗꯣ ꯑꯣꯔꯗꯔꯗꯨꯗꯤ ꯑꯩꯉꯣꯟꯗ ꯗꯦꯂꯤꯕꯔꯗꯤ ꯇꯧꯗ꯭ꯔꯤꯕ ꯍꯥꯏꯗꯤ ꯑꯩꯒꯤ ꯏꯁꯥꯗ ꯊꯨꯡꯗ꯭ꯔꯤꯕ ꯑꯗꯨꯒ ꯁꯣꯝꯗ ꯅꯣꯇꯤꯐꯤꯌꯦꯁꯟꯗꯅ ꯑꯣꯗꯔꯗꯣ ꯗꯦꯂꯤꯕꯔ ꯇꯧꯔꯦꯅ ꯅꯣꯇꯤꯐꯤꯁꯟ ꯊꯣꯛꯂꯛꯄ ꯑꯗꯣ ꯁꯤ ꯀꯃꯥꯏꯅ ꯇꯧꯔꯤꯅꯣ ꯑꯣ ꯍꯣ ꯍꯣ ꯍꯣꯏ ꯑꯗꯣ ꯁꯤꯁꯇꯦꯝ ꯌꯥꯗꯕꯩꯗꯤ ꯑꯣꯏꯔꯝꯅꯦꯕꯨ ꯑꯩꯕꯨ ꯍꯦꯛꯇ ꯄꯥꯈꯠꯂꯛꯄ ꯑꯗꯨꯗꯨꯒꯤ ꯑꯩ ꯀꯣꯜ ꯇꯧꯔ ꯍꯪꯖꯔꯛꯏꯅꯤ ꯍꯣꯏ ꯍꯣꯏ ꯐꯅꯤ ꯐꯅꯤ ꯍꯣꯏ ꯑꯗꯨꯒꯤ ꯌꯥꯔꯒꯗꯤ ꯃꯤꯅꯤꯠ ꯃꯉꯥ ꯍꯥꯏꯕ ꯅꯠꯇ꯭ꯔꯣ ꯍꯣ ꯍꯣꯏ ꯃꯤꯅꯤꯠ ꯃꯉꯥ ꯃꯅꯨꯡꯗ ꯌꯧꯍꯟꯕꯤꯔꯛꯎꯀꯣ ꯍꯣꯏ ꯌꯥꯝ ꯅꯨꯡꯉꯥꯏꯖꯔꯦ ꯅꯨꯡꯉꯥꯏꯖꯔꯦ ꯊꯝꯃꯒꯦꯀꯣ ꯎꯝ ꯊꯦ